ꯃꯁꯤꯒꯤ ꯐꯤꯂꯤꯞꯁꯀꯤ ꯇꯦꯟ ꯋꯥꯔ꯭ꯗꯀꯤ ꯔꯤꯆꯥꯔꯖꯦꯕꯜ ꯕꯜꯕꯁꯤ ꯊꯥ ꯑꯃꯇ ꯉꯥꯏꯔꯤ ꯑꯩꯅ ꯆꯦꯟꯖꯕꯁꯦ ꯂꯨꯄꯥ ꯆꯥꯇꯔꯨꯛꯇ ꯆꯦꯟꯕꯅꯤ ꯊꯥ ꯐꯥꯗ꯭ꯔꯤ ꯔꯤꯆꯥꯔꯖꯦꯕꯜꯕꯨꯗꯤ ꯁꯨꯡꯑꯣꯏ ꯑꯣꯏꯗ꯭ꯔꯦ ꯃꯁꯤ ꯌꯥꯝꯅ ꯐꯠꯇꯦ ꯄꯤꯔꯤꯕ ꯃꯃꯜꯒ ꯆꯥꯟꯅꯗꯦ ꯃꯁꯤ ꯃꯌꯥꯝ ꯂꯩꯕꯤꯗꯅꯕ ꯈꯪꯍꯟꯖꯔꯤ